ꯑꯥ ꯃꯥꯅꯦ ꯑ ꯌꯥꯅꯤꯌꯦ ꯍꯥꯏꯕꯤꯌꯨ

ꯑꯥ ꯑꯩꯈꯣꯏ ꯑꯗꯨ ꯍꯥꯏꯗꯤ ꯂꯩꯌꯦ ꯑꯗꯨ ꯂꯧꯕꯒꯤ ꯄꯤꯕꯒꯤ ꯈꯨꯗꯣꯡ ꯆꯥꯕ ꯂꯩ ꯑꯩꯈꯣꯏꯅ ꯀꯔꯤꯒꯨꯝ ꯌꯣꯟꯕ ꯃꯇꯝꯗ ꯅꯨꯄꯤꯒꯤ ꯑꯣꯏꯕ ꯄꯣꯠꯁꯛ ꯑꯃꯗꯤ ꯐꯛꯀꯨꯝꯕ ꯌꯣꯅꯕ ꯃꯇꯝꯗ ꯑꯩꯈꯣꯏꯅ ꯄꯤꯁꯇ ꯆꯠꯀꯅꯤ ꯄꯤꯁꯇ ꯑꯣꯏꯅ ꯌꯣꯜꯂꯦ ꯍꯥꯏꯇꯥꯔꯦ ꯑꯥ ꯑꯗꯨꯝ ꯂꯩ ꯂꯧꯔꯤꯕ ꯄꯣꯠ ꯃꯁꯤꯡ ꯍꯥꯏꯕꯗꯤ ꯇꯔꯥ ꯀꯨꯟ ꯀꯨꯟꯊ꯭ꯔꯥ ꯂꯧꯕ ꯃꯇꯝꯗ ꯑꯩꯈꯣꯏꯅ ꯄꯣꯠ ꯄꯣꯠꯇꯨꯒꯤ ꯃꯇꯨꯡ ꯏꯟꯅ ꯑꯩꯈꯣꯏꯅ ꯗꯤꯁꯀꯥꯎꯟ ꯄꯤ ꯍꯥꯏꯇꯥꯔꯦ ꯀꯌꯥꯝ ꯂꯧꯕꯤꯒꯗꯕ ꯑꯣꯏꯕ ꯑꯣꯖꯥꯁꯦ ꯌꯥꯏꯌꯦ ꯑꯩꯈꯣꯏ ꯂꯣꯏꯅ ꯐꯪꯒꯅꯤ ꯑꯣꯖꯥꯅ ꯀꯌꯥꯝ ꯄꯥꯝꯃꯦ ꯍꯥꯏꯕꯗꯨꯁꯨ ꯑꯗꯨꯝ ꯍꯥꯏꯕꯤꯌꯨꯅꯦ ꯑꯇꯣꯄꯄ ꯄ꯭ꯔꯗꯛꯁꯤ ꯑꯩꯈꯣꯏꯅ ꯀꯧꯅꯥꯅ ꯁꯥꯕꯗ ꯑꯗꯨꯝ ꯐꯛ ꯂꯩꯔꯦ ꯑꯩꯈꯣꯏ ꯍꯦꯟ ꯕꯦꯀ ꯂꯩꯔꯦ ꯑꯗꯨꯗꯒꯤ ꯑꯩꯈꯣꯏꯅ ꯀꯔꯤꯒꯨꯝꯕ ꯄꯣꯠ ꯑꯔꯨꯝꯕ ꯈꯔ ꯍꯥꯞꯄ ꯌꯥꯕ ꯕꯦꯛ ꯑꯆꯧꯕꯁꯨ ꯑꯗꯨꯝ ꯀꯧꯅꯥꯅ ꯁꯥꯏ ꯑꯗꯩ ꯕꯦꯝꯕꯨꯒꯤ ꯑꯣꯏꯕ ꯇꯣꯉꯥꯟ ꯇꯣꯉꯥꯟꯕ ꯍꯥꯏꯗꯤ ꯆꯤꯌꯔ ꯇꯦꯕꯜ ꯍꯥꯏꯅ ꯃꯆꯥ ꯃꯆꯥ ꯑꯗꯨꯝ ꯂꯩꯌꯦ ꯑꯣꯖꯥꯅ ꯄꯥꯝꯕ ꯉꯁꯥꯏꯒꯤ ꯆꯅꯤꯃꯨꯛ ꯍꯥꯏꯕ ꯄꯤꯁ ꯆꯅꯤ ꯕꯦꯛ ꯄꯤꯁ ꯆꯅꯤ ꯑꯗꯨꯒ ꯐꯛ ꯀꯨꯟꯊ꯭ꯔꯥ ꯍꯥꯏꯕ ꯅꯠꯇ꯭ꯔꯣ ꯑꯥ ꯑꯗꯨ ꯑꯩꯈꯣꯏ ꯑꯗꯨꯃ ꯂꯩꯌꯦ ꯑꯩꯈꯣꯏꯒꯤ ꯀꯩꯗ ꯑꯥ ꯑꯩꯈꯣꯏ ꯑꯗꯨꯝ ꯃꯐꯝꯗ ꯂꯩ ꯑꯗꯨꯝ ꯀꯦꯁ ꯑꯣꯟ ꯗꯤꯂꯤꯕꯔꯤꯁꯨ ꯌꯥꯏ ꯑꯗꯨꯒ ꯄꯦꯃꯦꯟꯒꯤ ꯃꯇꯥꯡꯗꯁꯨ ꯗꯤꯂꯤꯕꯔꯤ ꯇꯧꯕ ꯂꯥꯛꯄ ꯃꯤꯗꯨꯗ ꯑꯗꯨꯝ ꯑꯩꯈꯣꯏꯅ ꯄꯩꯁꯥꯗꯨ ꯁꯤꯟꯅꯔꯛꯑꯁꯨ ꯌꯥꯏ ꯗꯤꯂꯤꯕꯔꯤ ꯇꯧꯕꯒꯤ ꯈꯨꯗꯣꯡ ꯆꯥꯕꯁꯨ ꯄꯤꯖꯩ ꯍꯥꯏꯇꯥꯔꯦ ꯆꯨꯔꯥꯆꯥꯟꯄꯨꯔꯗꯒꯤ ꯏꯝꯐꯥꯜ ꯌꯧꯔꯛꯄꯗꯗꯤ ꯀꯨꯏꯅ ꯆꯪꯉꯣꯏ ꯑꯗꯨꯝ ꯅꯣꯡꯃꯗ ꯑꯩꯈꯣꯏ ꯑꯗꯨꯝ ꯌꯧꯔꯛꯅꯤ ꯑꯥ ꯗꯤꯂꯤꯕꯔꯤꯒꯤ ꯑꯗꯨꯝ ꯂꯩꯕꯅꯤꯅ ꯑꯩꯈꯣꯏꯅ ꯑꯗꯨꯝ ꯇ꯭ꯔꯥꯟꯁꯄꯣꯔꯠ ꯇꯧꯔꯒ ꯑꯗꯨꯝ ꯑꯩꯈꯣꯏ ꯑꯣꯖꯥꯒꯤ ꯃꯐꯝꯗꯨ ꯐꯥꯎ ꯌꯧꯅꯕ ꯑꯗꯨꯝ ꯊꯤꯜꯂꯛꯄ ꯌꯥꯕꯒꯤ ꯈꯨꯗꯣꯡ ꯆꯥꯕ ꯂꯩ ꯍꯥꯏꯇꯥꯔꯦ ꯑꯗꯨꯅ ꯑꯣꯖꯥꯅ ꯑꯗꯨꯝ ꯂꯥꯛꯄꯤꯔꯣ ꯑꯩꯈꯣꯏ ꯑꯗꯨꯝ ꯉꯥꯏꯔꯝꯂꯒꯦ ꯍꯣꯏ ꯌꯥꯏ ꯑꯗꯨꯁꯨ ꯀꯩꯁꯨ ꯀꯥꯏꯕ ꯂꯩꯇꯦ ꯍꯣꯏ ꯍꯣꯏ